ꯃꯍꯩ ꯃꯁꯤꯡ ꯅꯤꯡꯊꯤꯅ ꯇꯝꯂꯕ ꯃꯤꯑꯣꯏ ꯑꯃꯅ ꯂꯝꯆꯠ ꯁꯥꯖꯠꯇ ꯑꯍꯣꯡꯕ ꯄꯨꯔꯛꯄ ꯀꯥꯡꯂꯣꯟꯁꯤꯡ ꯉꯥꯛꯅ ꯆꯠꯂꯤ ꯅꯠꯇ꯭ꯔꯒ ꯆꯠꯇꯦ ꯍꯥꯏꯕꯁꯤ ꯃꯇꯥꯡ ꯃꯇꯥꯡꯗꯨꯒꯤ ꯃꯈꯥ ꯄꯣꯜꯂꯦ ꯍꯥꯏ ꯇꯥꯔꯦ ꯁꯤꯗ ꯑꯩ ꯑꯍꯥꯟꯕꯗ ꯉꯥꯛꯄ ꯆꯠꯄ ꯀꯥꯡꯒꯨꯗꯒꯤ ꯑꯃꯨꯛ ꯍꯥꯟꯅ ꯍꯥꯏꯔꯛꯀꯦꯕꯀꯣ ꯉꯥꯛꯅ ꯆꯠꯂꯤꯁꯤꯅ ꯉꯁꯥꯏꯒꯤ ꯁꯤꯒꯤ ꯆꯠꯅ ꯀꯥꯡꯂꯣꯟ ꯃꯌꯥꯝꯁꯤꯡꯁꯦ ꯃꯊꯧ ꯇꯥꯔꯤꯁꯦ ꯁꯦ ꯄꯔꯁꯅꯦꯜ ꯂꯦꯚꯦꯜ ꯑꯃꯗ ꯏꯃꯨꯡꯗꯒꯤꯕꯨ ꯍꯧꯔꯁꯤꯗ ꯏꯁꯥꯗꯒꯤ ꯍꯧꯔꯒ ꯏꯃꯨꯡ ꯏꯃꯨꯡꯗꯒꯤ ꯍꯧꯔꯒ ꯑꯃꯨꯛ ꯀꯣꯂꯨꯞ ꯀꯣꯂꯨꯞꯇꯒꯤ ꯂꯩꯀꯥꯏ ꯂꯩꯀꯥꯏꯗꯒꯤ ꯁꯣꯁꯥꯏꯇꯤ ꯃꯌꯥꯝ ꯁꯤ ꯃꯌꯥꯝ ꯑꯩꯈꯣꯏ ꯂꯩꯃꯤꯟꯅꯔꯤꯕ ꯄꯨꯜꯂꯤꯕ ꯃꯌꯥꯝꯁꯦ ꯑꯩꯈꯣꯏꯁꯦ ꯅꯤꯌꯣꯝ ꯑꯃꯒꯤ ꯃꯈꯥꯗ ꯆꯠꯅ ꯀꯥꯡꯂꯣꯟ ꯑꯃꯒꯤ ꯃꯈꯥꯗ ꯂꯣꯏꯅ ꯍꯤꯡꯕ ꯑꯃ ꯃꯊꯧ ꯇꯥꯏꯌꯦꯕ ꯁꯤꯒꯤ ꯆꯠꯅ ꯀꯥꯡꯂꯣꯟ ꯃꯌꯥꯝꯁꯦ ꯌꯥꯎꯕ ꯃꯊꯧ ꯇꯥꯔꯤꯁꯦ ꯂꯥꯏꯔꯤꯛ ꯂꯥꯏꯁꯨ ꯍꯩꯔꯕ ꯀꯥꯡꯕꯨꯁꯤꯡꯅ ꯁꯤꯒꯤꯁꯤ ꯃꯊꯧ ꯇꯥꯏ ꯍꯥꯏꯕꯗꯨꯃꯗꯤ ꯃꯣꯏꯅ ꯐꯖꯅ ꯈꯪꯉꯦꯕ ꯈꯪꯉꯕꯗꯨꯅ ꯃꯣꯏꯅ ꯁꯤꯒꯤ ꯆꯠꯅ ꯀꯥꯡꯂꯣꯟ ꯃꯌꯥꯝꯁꯤ ꯏꯜꯂꯦꯕ ꯑꯃꯔꯣꯝꯗꯅ ꯑꯃꯨꯛ ꯏꯟꯗꯕ ꯃꯇꯥꯡꯁꯤꯅ ꯁꯤꯒꯤꯁꯤꯅ ꯀꯩꯅꯣ ꯍꯥꯏꯕ ꯃꯇꯝꯗ ꯁꯤꯒꯤ ꯆꯠꯅ ꯀꯥꯡꯂꯣꯟ ꯃꯌꯥꯝꯁꯦ ꯃꯇꯝꯒꯤ ꯃꯇꯨꯡꯏꯟꯅ ꯍꯣꯡꯉꯛꯄ ꯃꯊꯧꯁꯨ ꯑꯃꯨꯛ ꯇꯥꯔꯤ ꯁꯤ ꯃꯊꯧ ꯇꯥꯔꯤꯁꯤ ꯀꯅꯥꯅ ꯍꯣꯡꯉꯛꯀꯗꯣꯏꯅꯣꯕ ꯍꯥꯏꯕ ꯇꯥꯔꯒꯗꯤ ꯉꯁꯥꯏꯒꯤ ꯂꯥꯏꯔꯤꯛ ꯂꯥꯏꯁꯨ ꯍꯩꯔꯕ ꯑꯗꯒꯤ ꯐꯖꯅ ꯇꯝꯃꯕ ꯃꯤꯑꯣꯏꯁꯤꯡꯅ ꯃꯣꯏꯅꯅꯦꯕ ꯑꯃꯨꯛ ꯑꯩꯈꯣꯏꯒꯤ ꯍꯣꯡꯉꯛꯀꯗꯣꯏꯁꯦ ꯁꯣ ꯑꯗꯨꯅ ꯍꯥꯟꯅ ꯍꯦꯛꯇ ꯀꯩꯅꯣ ꯇꯧꯔꯛꯄ ꯌꯥꯏ ꯃꯣꯏꯁꯨ ꯍꯥꯟꯅ ꯆꯠꯅꯔꯝꯕꯗꯨ ꯆꯠꯂꯛꯇꯕ ꯌꯥꯏ ꯑꯗꯨꯒ ꯑꯅꯧꯕ ꯑꯅꯧꯕ ꯃꯑꯣꯡꯗ ꯄꯨꯊꯣꯔꯛꯑꯒ ꯑꯗꯨ ꯑꯗꯨꯒꯤ ꯃꯑꯣꯡꯗꯁꯨ ꯆꯠꯄ ꯌꯥꯏ